ꯂꯨꯍꯣꯡꯕ ꯅꯨꯃꯤꯠꯇ ꯀꯩꯅꯥꯒꯤ ꯃ ꯃꯃꯥꯟꯅꯕꯤꯁꯤꯡꯅ ꯃꯥꯒꯤ ꯂ ꯂꯨꯍꯣꯡꯕꯗ ꯂꯨꯍꯣꯡꯉꯕ ꯃꯇꯨꯡꯗ ꯁꯦꯠꯅ ꯆꯥꯅꯕ ꯐꯤꯔꯣꯟ ꯑꯍꯟꯕꯅ ꯆꯤꯡꯕ ꯑꯗꯒꯤ ꯏꯃꯨꯡꯗꯨꯗ ꯗꯦꯀꯣꯔꯦꯁꯟ ꯑꯣꯏꯅ ꯊꯝꯕ ꯌꯥꯕ ꯄꯣꯠꯂꯝꯁꯤꯡ ꯀꯣꯜ ꯂꯤꯛꯁꯤꯡ ꯁꯤꯖꯤꯟꯅꯩ ꯁꯤꯖꯤꯟꯅꯕ ꯌꯥꯕꯁꯤꯡ ꯄꯤ ꯄꯤꯅꯩ ꯑꯗꯨꯗꯒꯤ ꯍꯦꯟꯅ ꯃꯔꯤ ꯃꯇꯥ ꯂꯩꯀꯥꯏꯒꯤ ꯑꯍꯜ ꯂꯃꯟꯁꯤꯡꯅ ꯀꯩꯅꯥꯗ ꯂꯨꯍꯣꯡꯕꯗ ꯗꯥꯟ ꯊꯥꯗꯅ ꯗꯥꯟ ꯊꯗꯔꯒ ꯄꯩꯁꯥ ꯑꯣꯏꯅ ꯄꯤꯅꯩ ꯍꯌꯦꯡ ꯌꯨꯝꯗꯨꯃ ꯄꯥꯜꯂꯨꯔꯕ ꯃꯇꯝꯗ ꯃꯇꯦꯡ ꯈꯔ ꯑꯣꯏꯅꯅꯕ ꯍꯥꯏꯗꯅ ꯑꯗꯒꯤ ꯃꯃꯥ ꯃꯄꯥꯅꯁꯨ ꯑꯎꯟꯄꯣꯠ ꯑꯣꯏꯅ ꯀꯣꯜ ꯂꯤꯛ ꯎꯄꯨ ꯐꯥꯃꯨꯡꯅꯆꯤꯡꯕ ꯇꯉꯥꯏ ꯐꯗꯕ ꯁꯤꯖꯤꯟꯅꯒꯗꯕ ꯄꯣꯠꯂꯝꯁꯤꯡ ꯄꯤꯅꯩ